ꯚꯥꯏ ꯍꯌꯦꯡ ꯅꯨꯋꯥꯛꯁꯔꯩꯗ ꯒꯣꯚꯥ ꯐꯦꯁꯇꯤꯚꯦꯜ ꯌꯥꯎꯔꯨꯁꯦ ꯄꯨꯡ ꯃꯣꯏꯁꯦ ꯑꯦꯂꯦꯟꯒꯨꯝꯕꯗ ꯍꯧꯒꯅꯤ ꯑꯩꯈꯣꯏ ꯁꯤꯗꯒꯤ ꯉꯟꯅ ꯄꯨꯡ ꯃꯥꯄꯟꯒꯨꯝꯕꯗ ꯊꯣꯛꯅꯡꯉꯥꯏ ꯇꯧꯁꯤꯅꯦ ꯑꯗꯨ ꯍꯌꯦꯡ ꯅꯪ ꯊꯕꯛ ꯂꯩꯇꯦꯀꯣ ꯑꯥ ꯆꯥꯟꯗꯦꯜꯒꯤ ꯑꯍꯣꯏ ꯇꯔꯐ ꯂꯩꯕꯗꯣ ꯑꯗꯨꯗ ꯑꯩꯁꯨ ꯏꯃꯥꯟꯅꯕ ꯈꯔ ꯂꯩꯌꯦ ꯑꯗꯨꯗ ꯑꯩꯈꯣꯏ ꯃꯣꯏ ꯑꯩꯅ ꯐꯣꯟ ꯇꯧꯔ ꯀꯧꯊꯣꯛꯀꯦ ꯑꯗꯨ ꯁꯤꯗꯒꯤꯗꯤ ꯑꯩꯈꯣꯏ ꯃꯤ ꯑꯃꯅꯤ ꯅꯪꯁꯨ ꯀꯧꯔꯣ ꯑꯩꯈꯣꯏ ꯒꯥꯔꯤ ꯑꯆꯧꯕꯗ ꯆꯠꯂꯁꯦ ꯑꯗꯨꯝ ꯊꯥꯎꯗꯤ ꯒꯣꯚꯥ ꯒꯣꯚꯥ ꯄꯨꯡꯗꯣꯟ ꯄꯨꯡꯗꯣꯟ ꯐꯦꯁꯇꯤꯚꯦꯜ ꯑꯩꯈꯣꯏ ꯁꯤꯗꯒꯤ ꯃꯤ ꯃꯔꯤꯃꯨꯛ ꯆꯠꯂꯁꯦ ꯑꯥꯗꯁꯨ ꯏꯃꯥꯟꯅꯕ ꯂꯩꯕꯅꯤꯅ ꯑꯗꯨꯝ ꯊꯦꯡꯅꯒꯅꯤ ꯑꯩꯈꯣꯏ ꯍꯣꯏ ꯍꯣꯏ ꯍꯣꯏ ꯌꯥꯝꯃꯔꯣꯏ ꯑꯗꯨꯝ ꯑꯩꯈꯣꯏ ꯈꯔ ꯐꯦꯁꯇꯤꯚꯦꯜꯗ ꯅꯨꯡꯉꯥꯏꯊꯣꯛꯂꯨꯁꯤ ꯍꯥꯏꯕꯅꯤꯗ ꯀꯣꯏꯗ ꯄꯨꯟꯗꯕꯁꯨ ꯀꯨꯏꯔꯕꯅꯤꯅ

ꯍꯣꯏ ꯆꯥꯛ ꯆꯥꯔ ꯆꯠꯂꯁꯦ ꯉꯟꯅ ꯆꯥꯛ ꯆꯥꯊꯣꯔꯛꯎꯀꯣ ꯍꯣꯏ ꯑꯗꯨ ꯅꯪ ꯑꯗꯨ ꯅꯪ ꯑꯗꯨꯝ ꯔꯦꯗꯤ ꯂꯩꯔꯝꯃꯣ ꯍꯌꯦꯡ ꯑꯩ ꯄꯤꯛ ꯎꯞ ꯇꯧꯔꯛꯀꯦꯕꯀꯣ ꯍꯣꯏ ꯑꯗꯨ ꯅꯪ ꯀꯩꯅꯣ ꯇꯧꯋꯣ ꯄꯩꯁꯥ ꯑꯩꯈꯣꯏ ꯊꯥꯎ ꯍꯥꯞꯄꯒꯤꯗꯤ ꯄꯩꯁꯥ ꯈꯥꯏꯅꯁꯦ ꯑꯗꯨꯒ ꯑꯗꯨꯝ ꯊꯥꯎꯗꯣ ꯍꯥꯞꯄꯁꯦꯕ ꯑꯗꯨꯒ ꯍꯜꯂꯛꯑꯒ ꯃꯣꯏꯗꯣ ꯋꯥꯟ ꯗꯦ ꯐꯦꯁꯇꯤꯚꯦꯜꯅꯦꯕ ꯍꯣꯏ ꯑꯗꯨ ꯆꯠꯂꯒ ꯑꯥꯗ ꯈꯔ ꯏꯟꯖꯣꯏ ꯇꯧꯔꯁꯦ ꯍꯣꯏ ꯑꯗꯨꯗꯤ ꯍꯌꯦꯡ ꯑꯗꯨꯝ ꯄꯥꯎ ꯐꯥꯎꯅꯔꯁꯦ ꯊꯝꯃꯒꯦꯀꯣ ꯑꯍꯣꯏ ꯃꯪ ꯐꯔꯁꯦ ꯍꯣꯏ ꯃꯪ ꯐꯔꯁꯦ ꯃꯪ ꯐꯔꯁꯦ